ꯏꯁꯩ ꯁꯛꯄꯗ ꯑꯩꯅ ꯇꯧꯒꯗꯕ ꯄ꯭ꯔꯦꯛꯇꯤꯁꯁꯤꯡ ꯑꯗꯨꯗꯤ ꯁꯣꯔ ꯍꯣꯟꯕꯒꯤ ꯀꯟꯇ꯭ꯔꯣꯜ ꯑꯃꯁꯨꯡ ꯁꯞꯄ꯭ꯣꯔꯠ ꯑꯁꯤ ꯂꯦꯡꯗꯅ ꯂꯩꯍꯟꯅꯕ ꯑꯃꯁꯨꯡ ꯏꯁꯩ ꯁꯛꯄꯗ ꯅꯣꯠꯁꯤꯡ ꯂꯦꯡꯗꯅ ꯂꯩꯍꯟꯅꯕꯒꯤꯗꯃꯛ ꯌꯥꯝꯅ ꯃꯔꯨ ꯑꯣꯏ ꯚꯣꯀꯦꯜ ꯏꯁꯇꯦꯕꯤꯂꯤꯇꯤ ꯀꯟꯇ꯭ꯔꯣꯜ ꯑꯃꯁꯨꯡ ꯄ꯭ꯔꯣꯖꯦꯛꯁꯟ ꯐꯒꯠꯍꯟꯅꯕ ꯗꯤꯌꯥꯔꯐꯣꯔꯒꯃꯥꯇꯤꯛ ꯕ꯭ꯔꯤꯊꯤꯡ ꯄ꯭ꯔꯦꯛꯇꯤꯁ ꯇꯧꯒꯅꯤ ꯑꯃꯁꯨꯡ ꯀꯣꯔꯟ ꯃꯥꯔꯁꯦꯜꯁꯤꯡ ꯑꯦꯡꯒꯦꯖ ꯇꯧꯒꯅꯤ ꯄꯣꯁꯇꯔ ꯑꯦꯋꯥꯔꯅꯦꯁ ꯑꯃꯁꯨꯡ ꯀꯟꯇ꯭ꯔꯣꯜ ꯇꯧꯔꯕ ꯑꯦꯛꯖꯥꯂꯦꯁꯟ ꯂꯦꯞꯇꯅ ꯑꯦꯛꯁꯔꯁꯥꯏꯖ ꯇꯧꯕꯅ ꯏꯁꯀꯤꯜꯁꯤꯡ ꯑꯁꯤ ꯁꯥꯒꯠꯄꯗ ꯃꯇꯦꯡ ꯄꯥꯡꯉꯤ ꯃꯁꯤꯅ ꯄꯔꯐꯣꯔꯃꯦꯟꯁ ꯑꯃꯁꯨꯡ ꯑꯄꯨꯟꯕ ꯚꯣꯀꯦꯜ ꯀ꯭ꯋꯥꯂꯤꯇꯤ ꯐꯒꯠꯍꯟꯕꯗ ꯃꯇꯦꯡ ꯄꯥꯡꯉꯤ ꯑꯗꯨꯒ ꯅꯣꯡꯃꯗ ꯑꯀꯛꯅꯕ ꯄ꯭ꯔꯦꯛꯇꯤꯁ ꯇꯧꯕꯒꯤ ꯆꯥꯡ ꯂꯩꯇꯦ ꯑꯩꯅ ꯍꯦꯛ ꯉꯝꯂꯤꯕ ꯃꯈꯩ ꯄ꯭ꯔꯦꯛꯇꯤꯁ ꯇꯧꯕ ꯌꯥꯏ ꯄ꯭ꯔꯦꯛꯇꯤꯁ ꯍꯦꯟꯅ ꯇꯧꯔꯤꯕ ꯃꯈꯩ ꯍꯦꯟꯅ ꯍꯣꯠꯅꯔꯤꯕ ꯃꯈꯩ ꯑꯩꯒꯤ ꯍꯩꯕꯒꯤ ꯆꯥꯡꯁꯨ ꯍꯦꯟꯒꯠꯀꯅꯤ ꯍꯥꯏꯅ ꯊꯥꯖꯩ